ꯑꯩꯅ ꯄꯥꯏꯖꯔꯤꯕ ꯐꯣꯟ ꯑꯁꯤ ꯑꯦꯃꯏꯒꯤ ꯄ꯭ꯔꯗꯛ ꯑꯣꯏꯕ ꯑꯦꯃꯥꯏ ꯇꯦꯟ ꯑꯥꯏ ꯁꯤꯔꯤꯁꯅꯤ ꯃꯁꯤ ꯄꯥꯎꯅꯥ ꯕꯖꯥꯔꯒꯤ ꯑꯍꯩꯕꯝ ꯏꯟꯇꯔꯄ꯭ꯔꯥꯏꯖꯦꯁꯇꯒꯤ ꯂꯧꯖꯕꯅꯤ ꯐꯣꯟ ꯑꯁꯤꯒꯤ ꯅꯨꯡꯉꯥꯏꯕ ꯍꯥꯏꯔꯒꯅ ꯑꯩꯒꯤ ꯐꯣꯟꯁꯤ ꯈꯛꯇꯒꯤ ꯅꯠꯇꯅ ꯑꯩꯈꯣꯏ ꯑꯦꯃꯥꯏꯒꯤ ꯑꯣꯏꯅ ꯅꯨꯡꯉꯥꯏꯕ ꯍꯥꯏꯔꯒꯗꯤ ꯑꯩꯈꯣꯏ ꯐꯥꯔꯁ ꯆꯥꯔꯖꯤꯡ ꯑꯣꯏ ꯃꯩ ꯈꯥꯡꯏ ꯂꯣꯏꯅꯅ ꯂꯣ ꯄ꯭ꯔꯥꯏꯖꯦꯁꯇ ꯑꯩꯈꯣꯏ ꯑꯇꯣꯞꯄ ꯃꯣꯕꯥꯏꯜꯁꯤꯡꯗ ꯑꯇꯣꯞꯄ ꯍꯥꯏꯂꯤ ꯄ꯭ꯔꯥꯏꯐ ꯑꯣꯏꯕ ꯃꯣꯕꯥꯏꯜꯁꯤꯡꯗ ꯌꯥꯎꯕ ꯍꯤꯔꯝ ꯈꯨꯗꯤꯡꯃꯛ ꯑꯗꯨꯝ ꯑꯁꯤꯗꯁꯨ ꯌꯥꯝꯅ ꯍꯣꯡꯅ ꯑꯁꯤꯗꯁꯨ ꯎꯝ ꯎꯝ ꯐꯣꯟꯒꯤ ꯃꯃꯜꯗꯤ ꯍꯣꯡꯉꯒ ꯑꯗꯨꯒ ꯃꯆꯟꯗꯤ ꯁꯨꯕ ꯍꯥꯏꯕ ꯌꯥꯝꯅ ꯅꯨꯡꯉꯥꯏꯕ ꯐꯣꯟ ꯑꯗꯨ ꯑꯣꯏ